ꯑꯍꯜ ꯑꯣꯏꯔꯕ ꯃꯤꯑꯣꯏꯁꯤꯡꯅ ꯃꯁꯥꯕꯨ ꯐꯅ ꯊꯝꯅꯕꯒꯤꯗꯃꯛꯇ ꯌꯥꯝꯅ ꯀꯟꯕ ꯃꯁꯥꯟꯅꯗꯤ ꯁꯥꯟꯅꯕ ꯌꯥꯔꯔꯣꯏ ꯃꯈꯣꯏꯗ ꯃꯄꯥꯡꯒꯜ ꯍꯟꯊꯔꯛꯄꯅ ꯃꯔꯝ ꯑꯣꯏꯔꯨꯗꯨꯅ ꯈꯔ ꯏꯆꯝ ꯆꯝꯕ ꯃꯁꯥꯟꯅꯁꯤꯡ ꯑꯩꯈꯣꯏꯅ ꯑꯍꯜ ꯑꯣꯏꯕꯁꯤꯡꯅ ꯁꯥꯟꯅꯩ ꯃꯁꯥꯟꯅꯁꯤꯡꯗꯣ ꯍꯥꯏꯔꯒꯗꯤ ꯑꯩꯈꯣꯏꯅ ꯇꯦꯕꯜ ꯇꯦꯅꯤꯁꯀꯨꯝꯕ ꯏꯆꯝ ꯆꯝꯕ ꯕꯦꯠꯃꯤꯟꯇꯟꯒꯨꯝꯕ ꯌꯥꯝꯅ ꯇꯞꯅ ꯇꯞꯅ ꯁꯥꯟꯅꯕ ꯌꯥꯏ ꯃꯔꯨꯑꯣꯏꯅ ꯌꯨꯝꯗ ꯌꯣꯒꯥ ꯇꯧꯕꯁꯨ ꯌꯥꯏ ꯑꯃꯗꯤ ꯑꯩꯈꯣꯏꯒꯤ ꯌꯨꯝꯗꯒꯤ ꯄꯪꯂꯥꯞ ꯂꯥꯞꯇꯅ ꯃꯐꯝ ꯅꯨꯡꯉꯥꯏꯕ ꯖꯒꯥ ꯊꯤꯗꯨꯅ ꯅꯣꯡꯃꯒꯤ ꯑꯩꯈꯣꯏꯅ ꯋꯥꯛꯀꯤꯡ ꯆꯠꯇꯨꯅ ꯑꯍꯜꯁꯤꯡꯅ ꯃꯁꯤꯁꯨ ꯃꯁꯥ ꯃꯎ ꯐꯅ ꯊꯝꯅꯕꯒꯤꯗꯃꯛꯇ ꯌꯥꯝꯅ ꯃꯔꯨꯑꯣꯏꯕ ꯁꯥꯖꯦꯜ ꯃꯈꯜ ꯑꯃꯅꯤ ꯋꯥꯛꯀꯤꯡ ꯆꯥꯡ ꯅꯥꯏꯅ ꯆꯠꯄꯅ ꯏꯁꯥꯒꯤ ꯋꯥꯈꯜ ꯂꯧꯁꯤꯡ ꯑꯃꯗꯤ ꯑꯩꯈꯣꯏꯒꯤ ꯍꯛꯆꯥꯡꯕꯨ ꯇꯒꯠ ꯇꯒꯠ ꯊꯝꯕ ꯋꯥꯈꯜ ꯅꯨꯡꯉꯥꯏꯅ ꯂꯩꯕꯗꯁꯨ ꯃꯇꯦꯡ ꯌꯥꯝꯅ ꯄꯥꯡꯉꯤ ꯃꯔꯨ ꯑꯣꯏꯅ ꯌꯣꯒꯥ ꯇꯧꯕ ꯑꯁꯤꯁꯨ ꯈ꯭ꯋꯥꯏꯗꯒꯤ ꯀꯥꯟꯅꯕ ꯑꯃꯅꯤ ꯌꯣꯒꯥ ꯆꯥꯡ ꯅꯥꯏꯅ ꯇꯧꯕꯅ ꯍꯛꯆꯥꯡꯕꯨ ꯅꯨꯡꯉꯥꯏꯅ ꯂꯩꯕꯇ ꯅꯠꯇꯅ ꯑꯃꯗꯤ ꯃꯁꯤꯗ ꯑꯩꯈꯣꯏꯒꯤ ꯁꯤꯡꯂꯤ ꯅꯥꯎꯔꯤꯁꯤꯡꯕꯨ ꯀꯟꯈꯠꯍꯟꯗꯨꯅ ꯃꯁꯥ ꯃꯎ ꯐꯅ ꯑꯃꯗꯤ ꯄꯨꯟꯁꯤ ꯅꯨꯡꯁꯥꯡꯅ ꯂꯩꯅꯕꯒꯤꯗꯃꯛꯇ ꯑꯍꯟꯁꯤꯡꯅ ꯑꯁꯤꯒꯨꯝꯕ ꯃꯁꯥꯟꯅ ꯑꯁꯤ ꯆꯥꯡ ꯅꯥꯏꯅ ꯁꯥꯟꯅꯩ